ꯃꯔꯤꯖꯤꯠꯀꯤ ꯔꯦꯁꯇꯨꯔꯦꯟ ꯍꯥꯡꯕꯤꯔꯕ꯭ꯔꯣ ꯑꯩꯅ ꯂꯥꯛꯂꯤꯕ ꯗꯦꯗ ꯇ꯭ꯋꯦꯟꯇꯤꯗ ꯏꯝꯃꯥꯅꯨꯋꯦꯜꯒꯤ ꯄꯥꯔꯇꯤ ꯑꯃ ꯇꯥꯔꯦ ꯑꯗꯨꯅ ꯃꯤꯌꯥꯝꯒꯤ ꯆꯥꯟꯅꯅꯕ ꯀꯦꯛ ꯑꯃꯗꯤ ꯔꯣꯁ ꯒꯨꯂꯥꯅ ꯄꯤꯁ ꯆꯥꯝꯉꯥ ꯆꯥꯝꯉꯥ ꯀꯦꯛꯅ ꯀꯦ ꯖꯤ ꯑꯅꯤ ꯊꯤꯟꯕꯤꯔꯛꯅꯕ ꯍꯥꯏꯖꯔꯤ ꯑꯩꯒꯤ ꯂꯩꯐꯝꯅ ꯀꯩꯔꯛ ꯍꯥꯎꯁ ꯅꯝꯕꯔ ꯊꯥꯔꯇꯤ ꯅꯥꯏꯟꯗꯅꯤ